ꯈꯨꯡꯒꯪꯁꯤꯡꯗ ꯂꯩꯔꯤꯕꯁꯤꯡ ꯑꯁꯤ ꯔꯨꯔꯦꯜ ꯑꯦꯔꯤꯌꯥꯗ ꯂꯩꯕ ꯑꯉꯥꯡꯁꯤꯡꯁꯤ ꯃꯣꯏ ꯃꯣꯏꯒꯤ ꯃꯃꯥ ꯃꯄꯥ ꯂꯩꯔꯤꯕ ꯒꯥꯔꯖꯤꯌꯥꯟ ꯄꯦꯔꯦꯟꯁꯁꯤꯡ ꯑꯁꯤ ꯅꯣꯡꯃꯒꯤ ꯈꯤꯇꯪ ꯈꯤꯇꯪ ꯐꯪꯉꯒ ꯖꯤꯕꯤꯀꯥ ꯍꯤꯡꯅꯅꯕ ꯍꯣꯠꯅꯕꯅ ꯃꯔꯝ ꯑꯣꯏꯔꯒ ꯍꯥꯏꯕꯗꯤ ꯂꯩꯇ ꯂꯥꯏꯔꯕꯅ ꯃꯔꯝ ꯑꯣꯏꯔꯒ ꯃꯣꯏ ꯃꯣꯏꯒꯤ ꯃꯆꯥ ꯃꯁꯨꯁꯤꯡꯁꯤ ꯁ꯭ꯀꯨꯜ ꯇꯝꯍꯟꯕꯗ ꯑꯩꯈꯣꯏ ꯃꯅꯤꯡ ꯊꯨꯡꯗꯕ ꯇꯝꯍꯟꯕ ꯉꯝꯗꯕꯒꯤ ꯁꯤꯒꯨꯝꯕ ꯇꯧꯕꯁꯤꯗ ꯉꯁꯥꯏꯒꯤ ꯂꯩꯀꯥꯏ ꯂꯩꯀꯥꯏꯒꯤ ꯀ꯭ꯂꯕꯁꯤꯡꯅ ꯑꯩꯈꯣꯏ ꯈꯟꯅꯔꯒ ꯇꯥꯟꯅꯔꯒ ꯑꯗꯨꯝꯃꯛ ꯑꯩꯈꯣꯏꯒꯤ ꯃꯍꯩ ꯇꯝꯕ ꯉꯝꯖꯗꯕ ꯂꯩꯀꯥꯏꯒꯤ ꯁꯤꯡꯁꯤ ꯊꯥꯕꯤ ꯑꯗꯨꯒ ꯁꯔꯀꯥꯔꯒꯤ ꯁꯥꯏꯠꯇꯒꯤ ꯑꯩꯈꯣꯏꯒꯤ ꯃꯍꯩ ꯃꯁꯤꯡ ꯇꯝꯗꯕ ꯁꯤꯡꯁꯤꯗꯁꯨ ꯑꯩꯈꯣꯏ

ꯑꯩꯈꯣꯏꯒꯤ ꯀꯥꯕ ꯉꯝꯗꯕꯁꯤꯡꯒꯤ ꯁꯤꯡꯁꯤꯅ ꯉꯁꯥꯏꯒꯤ ꯀꯔꯤꯒꯤꯅꯣ ꯍꯥꯏꯕ ꯃꯇꯝꯗ ꯂꯩꯀꯥꯏꯗꯨꯗ ꯂꯩꯕꯗ ꯃꯃꯥ ꯃꯄꯥꯁꯤꯡꯅ ꯊꯕꯛ ꯁꯨꯕ ꯆꯠꯈꯤꯕ ꯂꯩꯇꯕꯅꯤꯅ ꯂꯥꯏꯔꯕꯅꯤꯅ ꯉꯁꯥꯏꯒꯤ ꯌꯦꯡꯁꯟ ꯊꯤꯖꯟꯕ ꯉꯝꯗꯕ ꯑꯗꯨꯅ ꯃꯔꯝ ꯑꯣꯏꯔꯒ ꯃꯆꯥꯁꯤꯡꯁꯤ ꯑꯩꯈꯣꯏ ꯁ꯭ꯀꯨꯜ ꯀꯥꯕꯗ ꯑꯩꯈꯣꯏ ꯈꯨꯗꯣꯡ ꯆꯥꯕ ꯑꯣꯏꯗꯕꯅꯤ ꯑꯗꯨꯕꯨ ꯂꯩꯀꯥꯏ ꯂꯩꯀꯥꯏꯒꯤ ꯀ꯭ꯂꯕ ꯀ꯭ꯂꯕꯁꯤꯡ ꯂꯩꯔꯤꯕ ꯁꯤꯡꯁꯤꯅ ꯑꯩꯈꯣꯏ ꯍꯣꯠꯅꯕꯤꯗꯨꯅ ꯂꯩꯀꯥꯏꯒꯤ ꯁ꯭ꯀꯨꯜ ꯇꯝꯖꯕ ꯉꯝꯖꯗꯕ ꯏꯃꯨꯡꯁꯤꯡꯒꯤ ꯃꯆꯥꯁꯤꯡ ꯑꯩꯈꯣꯏ ꯈꯟꯒꯠꯂꯒ ꯑꯩꯈꯣꯏ ꯁꯔꯀꯥꯔꯒꯤ ꯃꯇꯦꯡ ꯂꯧꯔꯒ ꯑꯩꯈꯣꯏ ꯁ꯭ꯀꯨꯜꯗ ꯁꯔꯀꯥꯔꯒꯤ ꯁ꯭ꯀꯨꯜꯁꯤꯡꯗ ꯇꯣꯉꯥꯟ ꯇꯣꯉꯥꯟꯕ ꯁ꯭ꯀꯨꯜꯁꯤꯡꯗ ꯃꯤꯡ ꯆꯪꯕꯤꯗꯅ ꯃꯈꯣꯏꯕꯨ ꯃꯍꯩ ꯃꯁꯤꯡ ꯇꯝꯍꯟꯕꯒꯤ ꯈꯣꯡꯊꯥꯡꯁꯤ ꯑꯩꯈꯣꯏ ꯇꯧꯖꯩ ꯍꯥꯏꯕ ꯇꯥꯏ